ꯍꯜꯂꯣ ꯑꯥ ꯀꯔꯤ ꯑꯥ ꯃꯥꯟꯅꯦ ꯃꯥꯟꯅꯦ ꯌꯨꯁꯅꯤ ꯌꯨꯁꯅꯤ ꯗꯤꯁꯄ꯭ꯂꯦ ꯆꯦꯟꯖ ꯑꯣꯏꯔꯦ ꯕꯦꯇ꯭ꯔꯤ ꯆꯦꯟꯖ ꯑꯣꯏꯔꯦ ꯑꯗꯨ ꯄꯥꯝꯕꯤꯗꯕ꯭ꯔꯥ ꯁꯣꯝꯅ ꯃꯃꯟꯁꯦ ꯁꯤꯛꯁ ꯄꯣꯏꯟ ꯐꯥꯏꯚ ꯀꯦ ꯃꯨꯛ ꯂꯥꯛꯀꯅꯤ ꯕꯦꯇ꯭ꯔꯤ ꯍꯦꯜꯠꯁꯦ ꯍꯟꯗ꯭ꯔꯦꯗꯅꯤ

ꯀꯦꯃꯦꯔꯥ ꯌꯥꯝ ꯐꯖꯅ ꯐꯔꯤ ꯍꯧꯖꯤꯛ ꯌꯥꯝ ꯅꯨꯡꯉꯥꯏꯔꯤ ꯑꯩꯒꯤ ꯑꯥꯏ ꯐꯣꯟꯗꯨ ꯑꯥꯏ ꯐꯣꯟ ꯁꯕꯦꯟ ꯕꯦꯇ꯭ꯔꯤ ꯍꯦꯜꯠ ꯍꯟꯗ꯭ꯔꯦꯗ ꯖꯤ ꯕꯤ ꯑꯥ ꯖꯤ ꯕꯤ ꯋꯥꯟ ꯇ꯭ꯋꯦꯟꯇꯤ ꯑꯩꯠ ꯔꯥꯝ ꯁꯤꯛꯁ ꯁꯤꯡꯁ ꯋꯥꯟ ꯇ꯭ꯋꯦꯟꯇꯤ ꯑꯩꯠ ꯑꯗꯒꯤ ꯌꯨꯁꯅꯦ ꯁꯕꯦꯟ ꯃꯟ ꯌꯨꯁꯅꯦ ꯑꯗꯒꯤ

ꯑꯍꯥ ꯑꯍꯥ ꯁꯤꯅꯤ ꯑꯀꯨꯞꯄ ꯃꯔꯣꯜ ꯍꯥꯏꯕꯕꯨ ꯑꯗꯨꯝ ꯑꯦꯅꯤ ꯇꯥꯏꯝꯗ ꯂꯥꯛꯄ ꯌꯥꯒꯅꯤ ꯀꯔꯤ ꯀꯛꯋꯥ ꯕꯤꯁꯥꯜꯗ ꯑꯣꯏꯒꯗꯧꯕꯅꯦ ꯄꯣꯠꯁꯦ ꯑꯥ ꯀꯛꯋꯥ ꯕꯤꯁꯥꯜꯒꯤ ꯑꯗꯨꯝ ꯑꯥ ꯃꯇꯝ ꯑꯃꯗ ꯍꯦꯛꯇ ꯑꯗꯨꯝ ꯌꯥꯒꯅꯤ ꯑꯗꯨ ꯄꯥꯝꯃꯒꯗꯤ ꯂꯧꯕ ꯑꯗꯨꯝ ꯌꯥꯒꯅꯤ ꯕꯤꯁꯥꯜꯗ ꯑꯗꯨꯝ ꯂꯥꯛꯄꯤꯌꯣ ꯃꯤꯡꯁꯦ ꯑꯥ ꯈꯪꯒꯅꯤ ꯈꯪꯒꯅꯤ ꯑꯗꯨꯝ ꯀꯛꯋꯥꯒꯤ ꯕꯤꯁꯥꯜꯗ ꯑꯗꯨꯝ ꯂꯣꯀꯦꯁꯟꯗꯨ ꯊꯤꯔꯛꯑꯣ ꯑꯗꯨꯒ ꯑꯗꯨꯝ ꯂꯥꯛꯄꯤꯌꯣ ꯑꯗꯨꯒ ꯑꯗꯨꯝ ꯆꯪꯉꯛꯑꯣ ꯑꯗꯨꯒ ꯑꯥꯏ ꯐꯣꯟ ꯑꯃ ꯌꯣꯟꯒꯦꯅ ꯍꯥꯏꯕꯗꯨꯅ ꯑꯗꯨꯝ ꯍꯪꯕꯤꯔꯛꯑꯣ ꯕꯤꯁꯥꯜꯒꯤ ꯃꯄꯨꯅꯦ ꯑꯣꯅꯔ ꯑꯥꯏ ꯐꯣꯟ ꯁꯕꯦꯟꯁꯦ ꯑꯩꯅ ꯁꯨꯝ ꯑꯩꯈꯣꯏꯒꯤꯗ ꯁ꯭ꯋꯤꯄꯔ ꯑꯉꯥꯡ ꯈꯔ ꯌꯦꯜꯂꯒ ꯄꯥꯏꯍꯜꯂꯝꯕꯅꯦꯕ ꯑꯗꯨꯗꯒꯤ ꯑꯉꯥꯡ ꯑꯃꯅ ꯄꯥꯏꯅꯤꯡꯗ꯭ꯔꯦ ꯃꯥꯗꯨ ꯑꯥꯏ ꯐꯣꯟ ꯁꯕꯦꯟꯇꯤꯟ ꯊꯣꯛꯂꯛꯄ ꯉꯥꯏꯔꯒ ꯁꯕꯦꯟꯇꯤꯟ ꯑꯣꯏꯅ ꯂꯩꯔꯒꯦ ꯍꯥꯏꯕ ꯑꯗꯨꯗ ꯑꯩꯅ ꯁꯨꯝ ꯌꯣꯟꯊꯣꯛꯀꯦ ꯇꯧꯅꯤꯗ ꯍꯌꯦꯡ ꯑꯗꯨꯝ ꯂꯥꯛꯀꯦꯁꯨ ꯌꯥꯏꯌꯦ ꯆꯥꯛ ꯏꯁꯤꯡ ꯆꯥꯔꯦ ꯑꯗꯣꯝꯗꯤ ꯑꯣ ꯀꯔꯤ ꯃꯊꯦꯜ ꯆꯥꯔꯤꯒꯦ ꯑꯣ ꯑꯗꯨ ꯅꯪ ꯐꯣꯟꯗꯨ ꯂꯧꯒꯦ ꯍꯥꯏꯔꯤꯕ꯭ꯔꯣ ꯂꯧꯔꯣꯏ ꯍꯥꯏꯔꯤꯕ꯭ꯔꯣ ꯀꯔꯤꯅꯣ ꯑꯣꯐꯔ ꯊ꯭ꯔꯤ ꯄꯣꯏꯟ ꯐꯥꯏꯚꯇꯒꯤ ꯐꯥꯏꯚ ꯇꯥꯊꯣꯛꯂꯒ ꯊ꯭ꯔꯤꯗ ꯑꯗꯨꯝ ꯄꯤꯖꯒꯦ ꯒꯔꯦꯟꯇꯤ ꯊ꯭ꯔꯤ ꯗꯦꯖ ꯄꯤꯒꯅꯤ ꯍꯣꯏ ꯍꯣꯏ ꯐꯔꯦ ꯐꯔꯦ ꯑꯗꯨꯝ ꯂꯥꯛꯎ ꯂꯥꯛꯎ